ꯍꯜꯂꯣ ꯃꯥꯟꯅꯦ ꯃꯥꯟꯅꯦ ꯃꯥꯟꯅꯦ ꯀꯔꯤ ꯀꯔꯤ ꯄꯥꯝꯕꯤꯕ ꯑꯧ ꯑꯩꯈꯣꯏ ꯑꯥ ꯍꯥꯏꯕꯤꯎ ꯍꯥꯏꯕꯤꯎ ꯇꯥꯏ

ꯑꯗꯒꯤ ꯁꯦꯠꯅ ꯆꯥꯅꯅꯕ ꯂꯣꯏꯅꯃꯛ ꯅꯈꯣꯏꯅ ꯑꯄꯥꯝꯕꯗꯣ ꯑꯗꯨꯝ ꯌꯦꯡꯕꯤꯎ

ꯐꯪꯏ ꯐꯪꯏ ꯌꯣꯡꯆꯥꯛꯀ ꯐꯪꯏ ꯀꯩꯗꯧ ꯐꯪꯂꯣꯏꯗꯣꯏꯅꯣ ꯌꯣꯡꯆꯥꯛ ꯃꯇꯝꯅꯤ ꯍꯧꯖꯤꯛ ꯀꯥꯡꯄꯣꯛꯄꯤꯒꯤ ꯌꯣꯡꯆꯥꯛꯇꯣ ꯌꯥꯝ ꯍꯥꯎꯏ ꯃꯃꯤꯠ ꯃꯅꯥꯒ ꯇꯣꯡꯂꯗꯅ ꯈꯔꯗꯤ ꯇꯦꯜꯂꯞ ꯇꯧꯏ ꯀꯥꯡꯄꯣꯛꯄꯤꯒꯤꯗꯤ

ꯍꯧꯖꯤꯛ ꯈ꯭ꯋꯥꯏ ꯐꯖꯕꯗꯅꯦ ꯌꯣꯡꯆꯥꯛ ꯌꯥꯡꯈꯩꯗ ꯂꯨꯄꯥ ꯆꯍꯨꯝ ꯈ꯭ꯋꯥꯏꯗꯒꯤ ꯐꯖꯕꯗ ꯑꯧ ꯅꯍꯥꯟꯋꯥꯏꯗꯤ ꯑꯗꯣ ꯅꯍꯥꯟꯋꯥꯏ ꯌꯥꯎꯁꯪ ꯃꯃꯥꯡꯒꯤ ꯃꯃꯥꯡꯗꯗꯤ ꯂꯨꯄꯥ ꯆꯥꯝꯃꯉꯥ ꯂꯨꯄꯥ ꯆꯅꯤꯄꯥꯜꯒ ꯄꯤꯔꯝꯂꯤꯅꯤ ꯆꯥꯝꯃꯒꯤ ꯑꯍꯨꯝ ꯃꯔꯤ ꯈꯛ ꯇꯧꯔꯝꯂꯤꯅꯤ ꯀꯔꯤꯅꯣ

ꯎꯝ ꯂꯩꯌꯦ ꯂꯩꯌꯦ ꯑꯉꯥꯡꯒꯤ ꯃꯦꯗꯤ ꯃꯆꯥ ꯑꯩꯍꯣꯏꯒꯤ ꯃꯦꯗꯤ ꯁꯦꯒꯥ ꯀꯣꯠꯄꯤꯒꯨꯝꯕꯀꯣ ꯎꯝ ꯑꯗꯒꯤ ꯃꯣꯏꯒꯤ ꯑꯉꯥꯡ ꯅꯨꯄꯤ ꯃꯆꯥꯅ ꯃꯦꯗꯤ ꯃꯀꯛ ꯒꯨꯝꯕ ꯑꯗꯨꯁꯨ ꯌꯥꯝ ꯌꯥꯎꯔꯤ ꯑꯗꯒꯤ ꯑꯧ ꯑꯗꯒꯤ ꯅꯣꯏꯒꯤ ꯅꯨꯄꯤ ꯃꯆꯥꯁꯤꯡꯅ ꯊꯥꯕ ꯌꯥꯕ ꯑꯗꯒꯤ ꯅꯨꯄꯥ ꯃꯆꯥꯁꯤꯡꯅ ꯊꯥꯕ ꯌꯥꯕ ꯃꯣꯖꯥ ꯐꯨꯔꯤꯠ ꯃꯆꯨ ꯃꯆꯨꯒꯤꯒꯁꯨ ꯑꯗꯨꯝ ꯂꯣꯏꯅꯃꯛ ꯐꯪꯉꯦ ꯍꯧꯖꯤꯛ ꯑꯧ ꯑꯣ ꯌꯥꯅꯤ ꯌꯥꯅꯤ ꯂꯩꯕꯤꯕ ꯌꯥꯅꯤ ꯃꯃꯟꯗꯤꯅꯦ ꯐꯪꯏ ꯐꯪꯏ ꯃꯣꯝꯄꯥꯛ ꯐꯤꯗꯛ ꯍꯧꯖꯤꯛ ꯁꯝꯃꯔ ꯂꯥꯛꯂꯕꯅꯤꯅꯕꯀꯣ ꯃꯣꯝꯄꯥꯛ ꯐꯤꯗꯛ ꯑꯩꯈꯣꯏꯒꯤ ꯑꯧ ꯑꯉꯧꯕ ꯑꯔꯥꯡꯕ ꯑꯗꯒꯤ ꯄꯤꯜꯂꯣ ꯀꯣꯕꯔ ꯂꯣꯏ ꯄꯨꯟꯅ ꯌꯥꯎꯕꯀꯣ ꯑꯧ ꯄꯨꯂꯞ ꯁꯦꯠꯇꯨꯗꯅꯦ ꯂꯩ ꯂꯩ ꯂꯩ ꯅꯣꯏꯅ ꯂꯣꯏꯅꯃꯛ ꯐꯪꯒꯅꯤ ꯂꯩ ꯑꯗꯒꯤ ꯄꯤꯜꯂꯣ ꯀꯣꯕꯔꯁꯤꯗꯅꯦ ꯄꯤꯜꯂꯣꯗꯣ ꯑꯄꯤꯛꯄ ꯌꯥꯎꯏ ꯑꯆꯧꯕ ꯌꯥꯎꯏꯀꯣ ꯑꯗꯨꯝ ꯅꯣꯏꯅ ꯍꯥꯏꯕꯗꯨꯒꯤꯗ ꯑꯗꯨꯝ ꯃꯤꯗꯜꯁꯨ ꯂꯩ ꯑꯗꯒꯤ ꯈ꯭ꯋꯥꯏꯗꯒꯤ ꯈꯔ ꯍꯦꯟꯅ ꯄꯤꯛꯄꯁꯨ ꯑꯗꯨꯝ ꯂꯩ ꯑꯗꯨꯝ ꯑꯗꯨꯒ ꯄꯤꯜꯂꯣ ꯀꯣꯕꯔꯗꯤ ꯑꯌꯥꯝꯕꯅꯀꯣ ꯂꯣꯏꯅꯃꯛ ꯃꯦꯗꯤꯌꯝꯗ ꯂꯥꯛꯑꯦ ꯌꯥꯝ ꯀꯥ ꯍꯦꯟꯅ ꯄꯤꯛꯄꯗꯤ ꯂꯥꯛꯇꯦ ꯑꯗꯨꯒ ꯃꯣꯝꯄꯥꯛ ꯐꯤꯗꯛꯁꯨ ꯑꯥ ꯍꯧꯖꯤꯛ ꯀꯥꯟꯒꯤ ꯐꯃꯨꯡꯗꯤ ꯂꯣꯏꯅ ꯆꯥꯎꯔꯕꯅꯤꯅꯅꯦ ꯆꯥꯎꯅ ꯆꯥꯎꯅꯕꯨꯗꯤ ꯂꯣꯏ ꯂꯥꯛꯑꯦ ꯂꯥꯛꯄꯕꯨꯗꯤ ꯑꯣ ꯊꯝꯂꯁꯤꯔꯥ ꯑꯧ ꯑꯗꯨꯒꯅꯦ ꯅꯣꯏꯅ ꯀꯔꯤꯒꯨꯝꯕ ꯀꯥꯡꯄꯣꯛꯄꯤꯒꯤ ꯁꯨꯄꯔ ꯃꯥꯔꯀꯦꯠꯇ ꯀꯣꯏꯕꯤꯔꯛꯄ ꯇꯥꯔꯗꯤꯀꯣ ꯅꯪꯒꯤ ꯅꯃꯥꯟꯅꯕꯁꯤꯡꯁꯨ ꯁꯤꯒꯤ ꯃꯐꯝꯁꯦ ꯄꯣꯠ ꯍꯣꯡꯏ ꯍꯥꯏꯕꯅ ꯆꯤꯡꯕꯗꯣ ꯅꯪꯅꯁꯨ ꯑꯗꯨꯝ ꯍꯥꯏꯕꯤꯒꯣꯕꯀꯣ ꯑꯗꯨꯒ ꯑꯇꯩ ꯑꯇꯣꯞꯄꯁꯤꯡꯗꯨꯁꯨ ꯆꯪꯕꯤꯔꯛꯅꯕ ꯍꯥꯏꯕꯤꯌꯣꯕ ꯅꯣꯏꯅ ꯑꯣ ꯁꯤꯗ ꯉꯁꯤ ꯂꯩꯔꯤꯕ ꯁꯨꯃꯥꯏꯅꯀꯣ ꯏꯃꯥꯟꯅꯕꯁꯤꯡꯗꯣ ꯂꯥꯛꯄꯗ ꯑꯗꯨꯝ ꯂꯩꯕ ꯆꯪꯕꯤꯔꯛꯑꯣꯕ ꯑꯗꯨꯝ ꯑꯩꯅ ꯑꯗꯨꯝ ꯍꯣꯡꯅ ꯑꯗꯨꯝ ꯄꯤꯖꯒꯦ ꯍꯥꯏꯕ ꯑꯣ ꯑꯗꯒꯤꯅꯦ ꯑꯩꯈꯣꯏꯒꯤ ꯉꯥꯁꯨ ꯉꯥꯁꯨ ꯑꯗꯨꯝ ꯀꯥꯡꯄꯣꯛꯄꯤꯒꯤꯀꯣ ꯑꯩꯈꯣꯏꯒꯤ ꯉꯥ ꯅꯨꯡꯁꯨ ꯐꯪꯉꯦꯕꯀꯣ ꯑꯗꯨꯅ ꯉꯥꯁꯤꯁꯨ ꯑꯗꯨꯝ ꯂꯩꯕꯤꯈꯣ ꯉꯥ ꯀꯦ ꯖꯤ ꯑꯃꯅꯤꯗ ꯂꯩꯕꯤꯈꯣꯗꯅ ꯑꯧ ꯉꯥꯁꯤ ꯌꯥꯝ ꯍꯥꯎꯕꯅꯤ ꯌꯨꯝꯗ ꯍꯟꯈꯤꯕ ꯃꯇꯝꯗꯅꯦ ꯉꯥꯁꯦ ꯆꯥꯕꯤꯎ ꯑꯁ ꯉꯥꯁꯦ ꯈꯨꯍꯥꯎ ꯑꯃꯅꯤ ꯌꯥꯔꯗ꯭ꯔꯣ ꯑꯣ ꯍꯣꯏ ꯍꯣꯏ ꯉꯥꯏꯍꯥꯛ ꯁꯥꯈꯤꯁꯤ ꯀꯩꯅꯣ ꯋꯥꯔꯤ